ꯍꯜꯂꯣ ꯁꯤ ꯗꯥꯏꯅꯥ ꯔꯦꯁꯇꯨꯔꯦꯟ ꯅꯠꯇ꯭ꯔꯥ ꯁꯤꯗꯩꯗ ꯑꯩꯅ ꯑꯩꯒꯤ ꯄꯣꯠ ꯑꯆꯥꯄꯣꯠ ꯑꯩꯅ ꯑꯣꯔꯗꯔ ꯇꯧꯕꯅꯦ ꯑꯗꯣ ꯑꯩꯉꯣꯟꯗꯗꯤ ꯑꯣꯔꯗꯔꯁꯦ ꯗꯤꯂꯤꯕꯔꯤꯒꯤ ꯅꯣꯇꯤꯐꯤꯀꯦꯁꯟ ꯊꯣꯛꯂꯛꯑꯦ ꯑꯗꯨꯒ ꯑꯆꯥꯄꯣꯠꯇꯨꯗꯤ ꯍꯧꯖꯤꯛꯐꯥꯎ ꯌꯧꯔꯛꯇ꯭ꯔꯤꯕ ꯑꯗꯨꯗꯨꯅ ꯑꯃꯨꯀꯇ ꯆꯦꯛ ꯇꯧꯕꯤꯔꯒ ꯑꯃꯨꯛꯇ ꯑꯊꯨꯕꯤꯗ ꯑꯝꯇ ꯊꯥꯕꯤꯔꯛꯄ ꯌꯥꯒꯗ꯭ꯔ